ꯍꯣꯏ ꯑꯩꯅ ꯌꯥꯝꯅ ꯆꯥꯎꯔꯕ ꯉꯥ ꯑꯃ ꯌꯥꯝꯅ ꯊꯥꯖꯗꯕ ꯃꯑꯣꯡꯗ ꯐꯥꯈꯤꯕ ꯂꯩ ꯉꯥ ꯑꯗꯨ ꯐꯥꯒꯅꯤ ꯍꯥꯏꯕꯒꯤ ꯋꯥꯈꯜ ꯑꯩꯉꯣꯟꯗ ꯂꯩꯔꯝꯗꯦ ꯑꯗꯨꯕꯨ ꯀꯗꯣꯝꯗꯒꯤꯅꯣ ꯈꯪꯍꯧꯗꯅ ꯉꯥ ꯑꯃ ꯑꯩꯒꯤ ꯈꯨꯠ ꯑꯁꯤꯗ ꯊꯦꯡꯅꯔꯛꯈꯤ ꯃꯗꯨꯗ ꯑꯩꯅ ꯌꯥꯝꯅ ꯀꯤꯕꯅ ꯉꯥ ꯑꯗꯨ ꯑꯗꯨꯛꯀꯤ ꯃꯇꯤꯛ ꯑꯆꯧꯕ ꯉꯥ ꯑꯣꯏꯔꯝꯃꯤ ꯀꯦ ꯖꯤ ꯇꯔꯦꯠ ꯇꯥꯕ ꯇꯥꯔꯝꯃꯤ ꯉꯥ ꯑꯗꯨ ꯌꯥꯝꯅ ꯆꯥꯎꯕꯅ ꯁꯥꯐꯨꯁꯨ ꯌꯥꯝꯅ ꯀꯟꯕꯅ ꯑꯩꯉꯣꯟꯗ ꯑꯩꯉꯣꯟꯗꯁꯨ ꯉꯥ ꯑꯗꯨꯅ ꯍꯥꯏꯕꯗꯤ ꯅꯥꯛꯌꯦꯠꯇ ꯍꯥꯏꯕ ꯃꯇꯝꯗ ꯑꯩꯉꯣꯟꯗ ꯌꯥꯝꯅ ꯂꯥꯛꯅꯕ ꯍꯥꯏꯕꯗꯨ ꯑꯣꯏ ꯉꯥ ꯑꯗꯨ ꯐꯥꯕ ꯃꯇꯝꯗ ꯑꯩꯉꯣꯟꯗ ꯌꯥꯝꯅ ꯍꯔꯥꯎꯖꯈꯤ ꯃꯔꯝꯗꯤ ꯉꯥ ꯑꯗꯨ ꯌꯣꯜꯂꯒ ꯆꯥꯕꯅꯤꯅ ꯉꯥ ꯑꯗꯨ ꯌꯥꯝꯅ ꯆꯥꯎꯕ ꯃꯔꯝꯅ ꯀꯦ ꯖꯤ ꯃꯁꯤꯡꯁꯨ ꯌꯥꯝꯅ ꯇꯥꯕꯅꯤꯅ ꯄꯩꯁꯥ ꯌꯥꯝꯅ ꯐꯪꯂꯅꯤ ꯍꯥꯏꯅ ꯈꯟꯖꯈꯤ ꯑꯩꯒꯤ ꯊꯝꯃꯣꯏꯗ ꯉꯥ ꯑꯗꯨ ꯐꯥꯕ ꯃꯇꯝꯗ ꯌꯥꯝꯅ ꯅꯨꯡꯉꯥꯏꯕ ꯑꯃꯗꯤ ꯍꯔꯥꯎꯕ ꯑꯗꯨ ꯐꯥꯎꯋꯤ ꯉꯥ ꯑꯗꯨꯁꯨ ꯑꯗꯨꯛꯀꯤ ꯃꯇꯤꯛ ꯆꯥꯎꯋꯤ ꯑꯃꯁꯨꯡ ꯀꯦ ꯖꯤꯁꯨ ꯃꯁꯤꯡꯁꯨ ꯌꯥꯝꯅ ꯇꯥꯔꯝꯃꯤ ꯑꯩ ꯌꯥꯝꯅ ꯅꯨꯡꯉꯥꯏꯖꯈꯤ